ꯃꯁꯥꯟꯅꯁꯤꯡ ꯑꯁꯤ ꯐꯨꯠꯕꯣꯜ ꯀ꯭ꯔꯤꯀꯦꯠ ꯇꯦꯕꯜ ꯇꯦꯅꯤꯁ ꯕꯥꯁꯀꯦꯠꯕꯣꯜ ꯑꯁꯤꯅꯆꯤꯡꯕꯅꯤ ꯑꯗꯨꯒ ꯁꯥꯟꯅꯔꯤꯕ ꯃꯐꯝꯁꯤꯡ ꯑꯁꯤ ꯑꯩꯈꯣꯏꯒꯤ ꯈꯨꯃꯟ ꯂꯝꯄꯥꯛꯇ ꯈꯨꯔꯥꯏ ꯂꯝꯂꯣꯡ ꯑꯗꯨꯗ ꯁꯥꯟꯅꯕꯁꯨ ꯑꯗꯨꯒ ꯁꯤꯡꯖꯃꯩ ꯕꯥꯁꯀꯦꯠꯕꯣꯜ ꯒ꯭ꯔꯥꯎꯟ ꯑꯗꯒꯤ ꯃꯥꯅꯤꯄꯨꯔ ꯌꯨꯅꯤꯕꯔꯁꯤꯇꯤꯒꯤ ꯃꯅꯨꯡꯗ ꯁꯥꯟꯅꯕꯁꯨ ꯀꯌꯥ ꯑꯃꯔꯣꯝ ꯌꯥꯎꯋꯤ